ꯆꯦꯁ ꯍꯥꯏꯁꯦ ꯏꯟꯗꯣꯔ ꯑꯥꯎꯠꯗꯣꯔ ꯁꯥꯟꯅꯕ ꯌꯥꯕ ꯒꯦꯝ ꯑꯃ ꯃꯈꯜ ꯑꯃꯅꯤ ꯆꯦꯁ ꯍꯥꯏꯕꯁꯦ ꯃꯔꯨꯑꯣꯏꯅ ꯃꯥꯏꯟ ꯒꯦꯝꯁ ꯀꯨꯝꯕꯁꯨ ꯍꯥꯏꯅ ꯂꯧꯕ ꯌꯥꯏ ꯀꯩꯒꯤ ꯍꯥꯏꯔꯗꯤ ꯋꯥꯈꯜꯅ ꯇꯧꯔꯒ ꯁꯥꯟꯅꯔꯒ ꯑꯩꯈꯣꯏꯅ ꯃꯨꯕꯇꯨ ꯁꯤꯖꯤꯟꯅꯔꯒ ꯁꯥꯟꯅꯈꯤꯒꯗꯕ ꯒꯦꯝ ꯑꯗꯨꯅꯤ ꯀꯩꯒꯤ ꯍꯥꯏꯔꯗꯤ ꯀꯅꯥꯒꯨꯝꯕꯒꯤ ꯃꯥꯏꯟꯁꯦ ꯂꯥꯏꯛ ꯌꯥꯝ ꯍꯥꯏ ꯑꯥꯏ ꯀ꯭ꯋꯨ ꯑꯣꯏꯕ ꯌꯥꯎꯏ ꯃꯣꯏꯒꯨꯝꯕꯅ ꯆꯦꯁꯁꯦ ꯁꯥꯟꯅꯔ ꯀꯥꯟꯗ ꯌꯦꯡꯕ ꯅꯨꯡꯉꯥꯏ ꯁꯥꯟꯅꯕꯁꯨ ꯌꯥꯝ ꯊꯤ ꯍꯩ ꯀꯩꯒꯤ ꯍꯥꯏꯔꯗꯤ ꯃꯣꯏꯒꯤ ꯑꯥꯏ ꯀ꯭ꯋꯨ ꯋꯥꯡꯕꯅꯤꯅ ꯂꯥꯛꯀꯗꯕ ꯊꯣꯛꯀꯗꯕ ꯆꯠꯀꯗꯕ ꯃꯨꯕꯁꯦ ꯐꯖꯅ ꯈꯜꯂꯒ ꯇꯧꯏ ꯀꯔꯤꯒꯨꯝꯕ ꯑꯣꯄꯣꯅꯦꯟꯁꯦ ꯄꯪꯂꯒ ꯑꯥꯏ ꯀ꯭ꯋꯨ ꯋꯥꯡꯗ꯭ꯔꯕ ꯃꯣꯏꯁꯦ ꯑꯗꯨꯝ ꯄꯣꯏ ꯑꯗꯨꯒ ꯆꯦꯁ ꯍꯥꯏꯁꯦ ꯁꯥꯟꯅꯒꯦ ꯍꯥꯏꯔꯗꯤ ꯐꯖꯅ ꯊꯤꯡꯀꯤꯡ ꯑꯃ ꯆꯪꯏ ꯑꯗꯨꯒ ꯆꯦꯁ ꯁꯥꯟꯅꯕ ꯃꯤꯁꯦ ꯃꯦꯗꯤꯇꯦꯁꯟ ꯐꯖꯅ ꯇꯧꯕ ꯆꯪꯏ ꯀꯩꯒꯤ ꯍꯥꯏꯔꯗꯤ ꯃꯣꯏꯁꯤꯒꯤ ꯃꯥꯏꯟꯁꯦ ꯀꯨꯜ ꯑꯣꯏꯅ ꯀꯥꯝ ꯑꯣꯏꯅ ꯊꯝꯕ ꯃꯊꯧ ꯇꯥꯏ ꯀꯔꯤꯒꯨꯝꯕ ꯆꯦꯁꯁꯦ ꯀꯝꯄ꯭ꯌꯨꯇꯔꯗ ꯁꯥꯟꯅꯕ ꯇꯥꯔꯗꯤ ꯅꯨꯡꯉꯥꯏ ꯑꯗꯨ ꯑꯣꯏꯔꯁꯨ ꯅꯨꯡꯉꯥꯏꯕ ꯍꯦꯟꯕꯗꯤ ꯁꯨꯝ ꯍꯨꯃꯦꯟ ꯕꯤꯡ ꯂꯥꯏꯛ ꯐꯦꯁ ꯇꯨ ꯐꯦꯁ ꯆꯦꯁ ꯕꯨꯠ ꯑꯃ ꯂꯩꯔꯒ ꯁꯥꯟꯅꯕꯅ ꯐꯩ ꯀꯔꯤꯒꯤ ꯍꯥꯏꯔꯗꯤ ꯆꯦꯁꯁꯦ ꯁꯥꯟꯅꯔ ꯀꯥꯟꯗ ꯀꯝꯄ꯭ꯌꯨꯇꯔꯁꯤꯗ ꯁꯥꯟꯅꯔ ꯀꯥꯟꯗ ꯀꯔꯤꯒꯨꯝꯕ ꯁꯥꯟꯅꯔꯤꯉꯩꯗ ꯃꯩ ꯃꯨꯠꯈꯤꯕꯒꯨꯝꯕ ꯂꯥꯏꯛ ꯑꯦꯔꯔꯒꯨꯝꯕ ꯂꯩꯔ ꯀꯥꯟꯗ ꯆꯦꯁꯁꯦ ꯀꯝꯄ꯭ꯂꯤꯠꯂꯤ ꯒꯦꯝꯁꯦ ꯀꯝꯄ꯭ꯂꯤꯠ ꯑꯣꯏꯗꯕꯤꯗ ꯇꯣꯛꯊꯣꯛꯈꯤ ꯀꯔꯤꯒꯨꯝꯕ ꯑꯗꯨꯒꯤ ꯃꯇꯥꯡ ꯂꯥꯛꯑꯀꯥꯟꯗ ꯆꯦꯁꯁꯦ ꯁꯥꯟꯅꯕ ꯅꯨꯡꯉꯥꯏꯇꯦ ꯑꯦꯔꯔ ꯅꯠꯇ꯭ꯔꯒ ꯚꯥꯏꯔꯁꯀꯨꯝꯕ ꯅꯠꯇ꯭ꯔꯒ ꯃꯔꯤꯒꯨꯝꯕ ꯀꯝꯄ꯭ꯂꯤꯠ ꯂꯥꯏꯠ ꯃꯨꯠꯈ꯭ꯔꯕ ꯃꯇꯥꯡꯗꯁꯨ ꯅꯠꯇ꯭ꯔꯒ ꯑꯦꯅꯤꯕꯣꯗꯤ ꯗꯤꯁꯇ꯭ꯔꯞ ꯇꯧꯔꯛꯄ ꯃꯇꯝꯗꯁꯨ ꯅꯨꯡꯉꯥꯏꯇꯦ ꯑꯗꯨꯕꯨ ꯐꯦꯁ ꯇꯨ ꯐꯦꯁ ꯍꯨꯃꯦꯟ ꯕꯤꯡ ꯋꯤꯠ ꯆꯦꯁ ꯕꯣꯔꯠ ꯁꯥꯟꯅꯔ ꯀꯥꯟꯗꯗꯤ ꯅꯨꯡꯉꯥꯏ ꯚꯤꯖ꯭ꯋꯦꯜꯁꯨ ꯅꯨꯡꯉꯥꯏ ꯌꯦꯡꯕꯁꯨ ꯅꯨꯡꯉꯥꯏ ꯁꯥꯟꯅꯕ ꯋꯤꯠ ꯑꯦ ꯐ꯭ꯔꯦꯟ ꯇꯥꯏꯝ ꯄꯥꯁ ꯇꯧꯕꯁꯨ ꯅꯨꯡꯉꯥꯏ ꯃꯥꯏꯟꯁꯨ ꯑꯩꯒꯤ ꯃꯥꯏꯟꯅ ꯑꯥꯏ ꯀ꯭ꯋꯨ ꯍꯦꯟꯕ꯭ꯔ ꯅꯠꯇ꯭ꯔꯒ ꯃꯥꯒꯤꯅ ꯍꯦꯟꯕ꯭ꯔ ꯍꯥꯏꯕꯁꯨ ꯈꯪꯕ ꯉꯝꯃꯤ ꯑꯩꯈꯣꯏꯅ ꯍꯥꯏꯕꯗꯤ ꯃꯥꯒꯤ ꯃꯥꯏꯟꯁꯦꯠꯀ ꯑꯩꯒꯤ ꯃꯥꯏꯟꯁꯦꯠꯁꯦ ꯈꯦꯅꯩ ꯑꯗꯨꯒ ꯃꯥꯒꯤ ꯃꯥꯏꯟꯒꯤ ꯀꯌꯥꯝꯃꯨꯛ ꯃꯥꯅ ꯆꯂꯥꯛ ꯍꯩꯒꯦ ꯃꯨꯕꯁꯦ ꯀꯌꯥꯝꯃꯨꯛ ꯌꯨꯁ ꯇꯧꯒꯦ ꯌꯨꯁ ꯇꯧꯕ ꯍꯩꯒꯦ ꯃꯥꯒꯤ ꯆꯦꯁ ꯀꯤꯡ ꯀ꯭ꯋꯤꯟ ꯂꯩꯕ ꯃꯌꯥꯝ ꯑꯗꯨꯅ ꯀꯔꯝꯃꯥꯏꯅ ꯃꯨꯞ ꯇꯧꯒꯦ ꯃꯥꯅ ꯍꯩꯕ ꯍꯩꯇꯕꯁꯦ ꯃꯌꯥꯝ ꯑꯗꯨꯝ ꯐꯦꯁ ꯇꯨ ꯐꯦꯁ ꯅꯪꯒꯤ ꯐ꯭ꯔꯦꯟꯒ ꯁꯥꯟꯅꯔ ꯀꯥꯟꯗ ꯑꯗꯨꯃꯥꯏꯅ ꯈꯪꯕ ꯉꯝꯃꯤ